ꯁꯥꯔ ꯑꯩꯒꯤ ꯅꯍꯥꯟꯒꯤ ꯌꯨꯝ ꯁꯥꯕꯒꯤ ꯂꯣꯟ ꯑꯃꯈꯛ ꯂꯧꯖꯕꯗꯣ ꯑꯗꯨꯒꯤꯗꯨꯗ ꯁꯥꯔꯅ ꯏꯟꯀꯝ ꯇꯦꯛꯁ ꯔꯤꯐꯟꯒꯤ ꯄ꯭ꯔꯨꯐ ꯑꯃ ꯊꯥꯖꯤꯜꯂꯛꯑꯣꯅ ꯍꯥꯏꯔꯛꯄꯗꯣ ꯁꯥꯔ ꯑꯩ ꯑꯗꯣ ꯊꯥꯖꯤꯟꯒꯦꯅ ꯂꯥꯛꯆꯕꯅꯦ ꯑꯣ ꯐꯔꯦ ꯐꯔꯦ ꯑꯗꯣ ꯀꯔꯤ ꯀꯔꯤꯗꯤ ꯌꯥꯎꯔꯛꯑꯦ ꯆꯦ ꯆꯥꯡꯗꯤ ꯁꯥꯔ ꯑꯩꯒꯤꯗꯤ ꯍꯥꯟꯅ ꯑꯇꯩꯗꯤ ꯊꯥꯖꯤꯟꯕꯗꯤ ꯂꯣꯏꯅ ꯊꯥꯖꯤꯟꯈ꯭ꯔꯕꯅꯦ ꯑꯗꯨꯗ ꯁꯤꯒꯤ ꯏꯟꯀꯝ ꯇꯦꯛꯁ ꯔꯤꯐꯟꯒꯤ ꯄ꯭ꯔꯨꯐꯀꯤ ꯑꯣꯏꯕꯒꯤ ꯎꯃꯪ ꯑꯦꯞꯁꯇꯒꯤ ꯁꯥꯔꯅ ꯗꯥꯎꯟꯂꯣꯠ ꯇꯧꯔꯒ ꯊꯥꯖꯤꯜꯂꯛꯑꯣ ꯍꯥꯏꯕ ꯑꯗꯨꯒꯤꯗꯨꯈꯛ ꯊꯤꯟꯒꯦꯅ ꯂꯥꯛꯆꯕꯅꯦ ꯁꯥꯔ ꯆꯦꯗꯣ ꯁꯣꯝꯗ ꯂꯩꯖꯔꯦ ꯁꯥꯔ ꯑꯣ ꯐꯔꯦ ꯐꯔꯦ ꯁꯤ ꯌꯥꯎꯔꯗꯤ ꯑꯗꯨꯝ ꯐꯪꯉꯅꯤꯗ ꯀꯔꯤꯁꯨ ꯁꯣꯏꯍꯟꯅꯤꯡꯉꯥꯏ ꯂꯩꯇ꯭ꯔꯦꯗ ꯌꯥꯝ ꯅꯨꯡꯉꯥꯏꯖꯔꯦ ꯁꯥꯔ